ꯃꯃꯥ ꯑꯃ ꯑꯣꯏꯅ ꯀꯔꯤ ꯀꯔꯤ ꯑꯋꯥꯕ ꯊꯦꯡꯅꯕꯒꯦ ꯍꯥꯏꯕꯗꯨ ꯑꯩꯈꯣꯏꯗ ꯋꯥꯔꯤ ꯈꯔ ꯇꯝꯕꯤꯌꯨ ꯑꯁ ꯌꯥꯝꯅ ꯂꯩꯈ꯭ꯔꯦ ꯃꯃꯥ ꯑꯣꯏꯕꯤ ꯑꯩꯈꯣꯏꯒꯤꯗꯤ ꯋꯥꯔꯤꯁꯤ ꯂꯣꯕ ꯅꯥꯏ ꯅꯠꯇꯦ ꯌꯥꯍꯧꯔꯛꯑꯅꯤ ꯏꯆꯥ ꯑꯄꯤꯛꯄ ꯆꯦꯟꯕ ꯍꯥꯏꯁꯦ ꯌꯥꯍꯧꯔꯛꯑꯅꯤ ꯑꯃꯨꯛ ꯊꯣꯡ ꯊꯛꯅꯕ ꯑꯃꯨꯛ ꯍꯣꯠꯅꯔꯅꯤ ꯃꯣꯏꯒꯤ ꯏꯁꯀꯨꯟ ꯆꯠꯄ ꯅꯪꯅꯕ ꯑꯗꯒꯤ ꯑꯃꯨꯛ ꯃꯣꯏ ꯑꯃꯨꯛ ꯊꯣꯡ ꯊꯥꯛꯏꯉꯩꯁꯤꯗ ꯍꯧꯔꯛꯀꯗ꯭ꯔꯥ ꯍꯥꯏꯅ ꯑꯃꯨꯛ ꯄꯥꯈꯠꯂꯦ ꯑꯗꯩ ꯑꯃꯨꯛ ꯃꯣꯏ ꯍꯧꯒꯠꯇ꯭ꯔꯤꯉꯩꯁꯤꯗꯅꯦ ꯑꯃꯨꯛꯅꯦ ꯑꯩꯈꯣꯏꯅ ꯊꯣꯡꯍꯧꯅꯕ ꯑꯃ ꯑꯃ ꯇꯧꯅꯕ ꯃꯈꯣꯏ ꯏꯁꯀꯨꯟ ꯆꯠꯄ ꯅꯪꯅꯉꯥꯏ ꯍꯥꯏꯅ ꯑꯗꯩ ꯊꯣꯉꯦꯗꯅ ꯃꯔꯛ ꯃꯔꯛꯇ ꯑꯃꯨꯛꯁꯨ ꯃꯣꯏ ꯍꯧꯒꯠꯂꯛꯑꯗꯤ ꯑꯃꯨꯛꯀ ꯍꯦꯟꯅꯁꯨ ꯑꯩꯈꯣꯏꯁꯤ ꯋꯥꯔꯤꯃꯤꯗꯣ ꯍꯧꯒꯠꯂꯛꯇ꯭ꯔꯤꯉꯩꯗ ꯍꯥꯏꯅ ꯑꯗꯩ ꯑꯃꯨꯛ ꯃꯣꯏ ꯍꯧꯒꯠꯂꯑꯅꯤ ꯍꯧꯒꯠꯂꯒ ꯑꯃꯨꯛ ꯃꯆꯤꯟ ꯃꯌꯥ ꯁꯦꯡꯅꯕ ꯃꯃꯥꯏ ꯃꯃꯤꯠ ꯇꯥꯅꯕ ꯑꯃꯨꯛ ꯍꯣꯠꯅꯔꯅꯤ ꯑꯗꯩ ꯑꯃꯨꯛꯁꯨ ꯃꯣꯏꯁꯤ ꯃꯃꯥꯏ ꯃꯃꯤꯠ ꯇꯥꯍꯜꯂꯤ ꯃꯆꯤꯟ ꯃꯌꯥ ꯁꯦꯡꯍꯜꯂꯅꯤ ꯑꯃꯨꯛꯁꯨ ꯑꯃꯨꯛ ꯆꯥꯅꯕ ꯊꯛꯅꯕ ꯍꯥꯏꯅ ꯆꯥꯒꯦ ꯊꯛꯀꯦꯅ ꯑꯃꯨꯛ ꯆꯥꯅ ꯊꯛꯅꯕ ꯑꯃꯨꯛ ꯍꯣꯠꯅꯕꯤꯔꯅꯤ ꯑꯃꯨꯛ ꯄꯤꯖꯔꯅꯤ ꯄꯤꯊꯛꯑꯅꯤ ꯑꯗꯩ ꯑꯃꯨꯛ ꯏꯁꯀꯨꯟ ꯃꯇꯝ ꯌꯧꯁꯤꯟꯂꯛꯑꯅꯤ ꯏꯁꯀꯨꯜ ꯃꯇꯝ ꯌꯧꯔꯛ ꯇ꯭ꯔꯤꯉꯩ ꯃꯔꯛꯁꯤꯗꯅꯦ ꯂꯥꯏꯔꯤꯛꯁꯦ ꯈꯤꯇꯪ ꯄꯥꯍꯧꯅꯕ ꯏꯆꯥꯁꯤꯡꯁꯦ ꯈꯤꯇꯪꯇ ꯑꯣꯏꯔꯁꯨ ꯍꯣꯠꯅꯍꯧꯅꯕ ꯍꯥꯏꯅ ꯑꯁꯨꯝ ꯍꯣꯠꯅꯔꯤꯅꯤꯗꯣ ꯃꯃꯥ ꯑꯩꯈꯣꯏꯁꯤꯅ ꯍꯣꯠꯅꯔꯤꯁꯤ ꯆꯦꯟ ꯆꯣꯡꯗꯅ ꯑꯗꯩꯁꯨ ꯑꯃꯨꯛ ꯃꯄꯥꯜ ꯏꯄꯥꯜ ꯊꯣꯛꯀꯦ ꯑꯃ ꯑꯃ ꯇꯧꯒꯦꯁꯨ ꯍꯥꯏꯔꯛꯀꯅꯤꯗꯣ ꯃꯁꯤꯒꯤꯁꯨ ꯑꯃꯨꯛ ꯅꯪꯅꯕ ꯑꯃꯨꯛ ꯍꯣꯠꯅꯔꯤꯅꯤꯗꯣ ꯑꯗꯩ ꯑꯃꯨꯛ ꯋꯥꯅ ꯋꯥꯅ ꯍꯣꯠꯅꯔꯅꯤ ꯁꯨꯃꯥꯏꯅ ꯃꯇꯝꯁꯤ ꯖꯔ ꯖꯔ ꯍꯧꯈꯤꯕꯅꯤꯅ ꯃꯇꯝꯗꯤ ꯑꯗꯨꯝ ꯈꯪꯍꯧꯗꯦ ꯑꯃꯨꯛ ꯏꯁꯀꯨꯟ ꯆꯠꯍꯜꯂꯅꯤ ꯆꯠꯍꯟꯕꯗꯒꯤꯗꯤ ꯌꯥꯝ ꯀꯨꯏꯗꯦ ꯑꯩꯈꯣꯏꯁꯨ ꯆꯥꯛ ꯏꯁꯤꯡ ꯆꯥꯔꯅꯤ ꯆꯥꯛ ꯏꯁꯤꯡ ꯆꯥꯕ ꯂꯧꯏꯕꯗꯒꯤꯗꯤ ꯑꯃꯨꯛ ꯃꯣꯏ ꯑꯃꯨꯛ ꯂꯧꯕꯒꯤ ꯑꯃꯨꯛ ꯃꯇꯝ ꯌꯧꯁꯤꯜꯂꯑꯅꯤ ꯃꯣꯏ ꯑꯃꯨꯛ ꯂꯧꯔꯨꯔꯅꯤ ꯃꯣꯏ ꯑꯃꯨꯛ ꯂꯧꯔꯨꯔꯒ ꯑꯃꯨꯛ ꯆꯔꯥ ꯋꯥꯜꯍꯜꯂꯅꯤ ꯆꯔꯥ ꯋꯥꯜꯍꯟꯕꯗꯒꯤꯗꯤ ꯑꯃꯨꯛ ꯉꯥꯏꯍꯥꯛ ꯉꯥꯏꯍꯥꯛ ꯄꯣꯊꯥꯎ ꯍꯥꯏꯅ ꯄꯣꯊꯥꯍꯜꯂꯅꯤ ꯄꯣꯊꯥꯎꯁꯨ ꯌꯥꯕꯤꯗꯕꯁꯨ ꯌꯥꯎꯔꯤꯅꯤꯗꯣ ꯆꯦꯟ ꯆꯣꯡꯗꯅ ꯁꯥꯟꯅꯕ ꯈꯔ ꯑꯗꯩ ꯁꯥꯟꯅꯔꯅꯤ ꯑꯃꯨꯛ ꯆꯦꯜꯂꯨꯔꯅꯤ ꯑꯥ ꯇꯨꯁꯜꯂꯦꯒ ꯑꯥ ꯑꯗꯨ ꯇꯧꯔꯦꯒ ꯑꯗꯥ ꯇꯧꯔꯨꯒꯦꯅ ꯑꯃꯨꯛꯁꯨ ꯂꯥꯛꯀꯅꯤꯗꯣ ꯂꯩꯈꯣ ꯂꯩꯅꯥꯡ ꯇꯩꯁꯟꯗꯅ ꯈꯔ ꯑꯃꯃꯨꯛ ꯇꯧꯗꯅ ꯑꯃꯨꯛ ꯂꯥꯛꯀꯅꯤꯗꯣ ꯑꯥ ꯐꯨꯅꯔꯦ ꯈꯠꯅꯔꯦ ꯆꯩꯅꯔꯦꯒ ꯑꯗꯩꯁꯨ ꯑꯃꯨꯛ ꯏꯆꯥꯁꯤꯡꯗꯨ ꯀꯔꯤ ꯇꯧꯔꯤ ꯀꯔꯥ ꯇꯧꯔꯤꯑꯅ ꯑꯃꯨꯛꯁꯨ ꯊꯤꯖꯤꯜꯂꯨꯔꯅꯤ ꯑꯗꯩ ꯑꯃꯨꯛ ꯂꯥꯛꯑꯅꯤ ꯑꯗꯩ ꯑꯃꯨꯛꯁꯨ ꯄꯤꯖ ꯄꯤꯊꯛ ꯇꯧꯔꯅꯤ ꯑꯗꯩ ꯑꯃꯨꯛ ꯅꯨꯃꯤꯠ ꯇꯥꯁꯤꯜꯂꯛꯑꯅꯤ ꯑꯃꯨꯛ ꯃꯣꯏꯒꯤ ꯆꯥꯅ ꯊꯛꯅꯕ ꯑꯃꯨꯛ ꯍꯣꯠꯅꯔꯅꯤ ꯑꯗꯩ ꯑꯃꯨꯛ ꯇꯨꯝꯍꯟꯅꯕ ꯑꯃꯨꯛ ꯍꯣꯠꯅꯔꯅꯤ ꯃꯃꯥ ꯍꯥꯏꯕ ꯑꯩꯈꯣꯏꯁꯦ ꯁꯤꯒꯤ ꯊꯕꯛꯁꯤꯗꯤ ꯍꯥꯡꯕ ꯁꯨꯡꯂꯩ ꯂꯩꯇꯦ ꯁꯤꯃꯉꯥꯏꯔꯦ ꯑꯩꯈꯣꯏꯒꯤ ꯍꯥꯏꯕꯨ